ꯍꯂꯣ ꯏꯇꯥꯎ ꯍꯥꯎ ꯍꯥꯎ ꯚꯥꯏ ꯅꯨꯡꯉꯥꯏꯔꯤꯗ ꯅꯪ ꯀꯃꯥꯏꯅ ꯇꯧꯔꯤꯒꯦ ꯅꯪꯗꯤ ꯁꯔꯄ꯭ꯔꯥꯏꯁ ꯄꯤꯁꯤꯜꯂꯛꯑꯦꯅꯥ ꯅꯍꯥꯟꯗꯤ ꯍꯥꯏꯗꯦ ꯑ ꯑ ꯑ ꯂꯥꯡꯒꯣꯜ ꯄꯤꯛ ꯀꯩꯅꯣ ꯐꯖꯈ꯭ꯔ ꯖꯥꯠꯅꯤ ꯀꯩꯅꯣ ꯆꯠꯂꯨꯁꯤ ꯌꯥꯏꯌꯦ ꯆꯠꯊꯣꯎꯁꯤ ꯑꯣ ꯁꯟꯁꯦꯠ ꯃꯥꯒꯤꯗꯤ ꯁꯟꯁꯦꯠ ꯇꯥꯕ ꯑꯃ ꯑꯃ ꯑꯩꯈꯣꯏꯒꯤ ꯅꯦꯆꯔ ꯃꯊꯛꯇꯒꯤ ꯎꯕꯗꯣ ꯌꯥꯝ ꯐꯖꯕꯅꯦꯕ ꯃꯥꯒꯤ ꯄꯤꯛ ꯇꯋꯥꯔꯗꯣ ꯀꯥꯔꯒ ꯌꯦꯡꯒꯗꯝꯅꯦ ꯅꯥꯟꯅ ꯑꯗꯨꯒ ꯁꯟꯁꯦꯠꯀꯤ ꯌꯦꯡꯕ ꯐꯖꯕꯅꯦ ꯌꯥꯝ ꯐꯖꯕꯅꯦ ꯑꯗꯨ ꯐꯣꯇꯣ ꯀꯥꯞꯁꯦ ꯑꯗꯨꯗ ꯆꯠꯂꯨꯁꯦ ꯀꯨꯏꯔꯦ ꯀꯨꯏꯁꯨ ꯀꯨꯏꯔꯦ ꯄꯨꯟꯗꯕ ꯎꯅꯗꯕꯁꯨ ꯀꯨꯏꯔꯦ ꯌꯥꯏ ꯆꯠꯊꯣꯛꯎꯕ ꯌꯥꯏ ꯀꯥꯏꯗꯦ ꯆꯠꯄꯁꯤ ꯍꯟꯗꯛ ꯁꯟꯗꯦꯗ ꯑꯣꯏ ꯁꯤꯟꯖꯜꯂꯁꯤꯔꯣ ꯀꯃꯤꯡ ꯁꯟꯗꯦꯁꯤꯗ ꯒꯥꯔꯤ ꯒꯥꯔꯤ ꯑꯩ ꯒꯥꯔꯤꯗꯣ ꯄꯨꯊꯣꯔꯛꯑꯒꯦꯅꯦ ꯌꯥꯔꯦꯅꯦ ꯀꯩꯁꯨ ꯀꯥꯏꯗꯦ ꯍꯣꯏ ꯌꯥꯏ ꯌꯥꯔꯦ ꯌꯥꯔꯦ ꯑꯁ ꯑꯉꯝ ꯑꯉꯝꯕ ꯇꯧꯅꯔ ꯂꯣꯏꯔꯦꯁꯦ ꯈꯣꯔꯁꯥꯒꯤꯕꯨ ꯑꯩꯈꯣꯏ ꯃꯤ ꯃꯤꯗꯣ ꯑꯩꯈꯣꯏ ꯃꯤ ꯃꯔꯤꯃꯨꯛ ꯇꯧꯔꯒ ꯆꯠꯂꯁꯤ ꯀꯣ ꯍꯣꯏ ꯍꯣꯏ ꯑꯗꯨꯃꯥꯏꯅ ꯇꯧꯔꯁꯦ ꯑꯩꯁꯦ ꯊꯕꯛ ꯑꯃ ꯄꯥꯏꯔꯝꯃꯤꯑꯦ ꯏꯇꯥꯎ ꯑꯩ ꯉꯥꯏꯍꯥꯛꯇꯪ ꯂꯩꯔꯒ ꯑꯃꯨꯛ ꯀꯣꯜ ꯇꯧꯔꯛꯀꯦ ꯀꯣ ꯍꯣꯏ ꯍꯣꯏ